ꯍꯂꯣ ꯑꯩꯈꯣꯏꯁꯤꯀꯣ ꯐꯦꯕ꯭ꯔꯨꯋꯥꯔꯤ ꯁꯦꯀꯦꯟ ꯋꯤꯛꯗ ꯄꯥꯡꯊꯣꯛꯁꯦ ꯇꯧꯕꯅꯦ ꯐꯦꯁꯇꯤꯚꯦꯜꯗꯤ ꯇ꯭ꯔꯦꯗꯤꯁꯅꯦꯜ ꯐꯦꯁꯇꯤꯚꯦꯜꯅꯤꯅ ꯐꯨꯗ ꯗ꯭ꯔꯤꯡꯁ ꯂꯩꯔꯅꯤ ꯑꯗ ꯑꯗꯨꯝ ꯑꯆꯥꯔ ꯁꯣ ꯑꯇꯩ ꯑꯇꯩ ꯑꯥꯏꯇꯦꯝ ꯃꯌꯥꯝ ꯂꯩꯔꯅꯤ

ꯍꯣꯏ ꯍꯣꯏ ꯑꯗꯨꯅ ꯅꯨꯃꯤꯗꯥꯡꯒꯤ ꯏꯟꯇꯔꯇꯦꯟꯃꯦꯟꯀꯣ ꯎꯝ ꯍꯣꯏ ꯍꯣꯏ ꯑꯩꯈꯣꯏ ꯂꯩꯔꯤ ꯂꯩꯌꯦ ꯃꯤ ꯂꯣꯀꯦꯜꯒꯤꯀꯣ ꯒꯥꯏꯠ ꯇꯧꯅꯤꯉꯥꯏ ꯑꯩꯈꯣꯏ ꯌꯨꯠ ꯈꯔ ꯊꯝꯃꯦ ꯍꯣꯏ ꯑꯗꯨꯝ ꯑꯩꯒ ꯆꯠꯃꯤꯟꯅꯔꯁꯨ ꯌꯥꯏ

ꯍꯣꯝ ꯏꯁꯇꯦꯁꯤ ꯄꯦꯃꯦꯟꯗꯤ ꯈꯔ ꯂꯩꯔꯅꯤꯀꯣ ꯍꯥꯏꯕꯗꯤ ꯍꯣꯇꯦꯜ ꯂꯩꯒꯅꯤ ꯕꯨꯛ ꯇꯧꯕ ꯌꯥꯕꯀꯣ ꯑꯗꯨꯗꯤ ꯑꯩꯈꯣꯏꯒꯤ ꯀꯟꯁꯔꯟ ꯅꯠꯇ꯭ꯔꯦꯕ ꯅꯪꯅ ꯏꯚꯦꯟꯗꯨꯗ ꯀꯩꯅꯣꯗꯨꯗ ꯂꯦꯛꯅꯤꯡꯉꯦ ꯍꯥꯏꯔꯁꯨ ꯑꯩꯈꯣꯏꯅ ꯊꯧꯔꯥꯡꯒꯤ ꯇꯧꯕꯤꯌꯦ ꯁꯤꯒꯤ ꯎꯝ ꯆꯥꯕ ꯊꯛꯄꯗꯤ ꯌꯥꯎꯔꯣꯏ ꯖꯁ ꯂꯦꯛꯄꯒꯤꯀꯣ ꯇꯨꯝꯕꯒꯤ

ꯄꯔꯁꯅꯦꯜ ꯑꯣꯏꯔꯅꯤ ꯆꯥꯕ ꯊꯛꯄꯒꯤꯗꯤ ꯑꯩꯈꯣꯏ ꯐꯦꯁꯇꯤꯚꯦꯜꯁꯤꯀꯣ ꯁꯤꯒꯩ ꯇꯧꯒꯅꯤ ꯅꯨꯃꯤꯠ ꯑꯍꯨꯝ ꯂꯩꯒꯅꯤ ꯍꯣꯏ ꯍꯣꯏ ꯍꯣꯏ ꯑꯩꯅ ꯑꯗꯨꯝ ꯊꯥꯔꯛꯑꯒꯦ ꯅꯪꯕꯨ ꯁꯤ ꯅꯝꯕꯔꯁꯤꯗꯀꯣ ꯍꯣꯏ ꯍꯣꯏ ꯆꯣ ꯆꯣ